ꯍꯂꯣ ꯍꯂꯣ ꯁꯤꯁꯦ ꯒꯣꯃꯥ ꯗꯦꯕꯤ ꯍꯥꯏ ꯁ꯭ꯀꯨꯜꯒꯤ ꯑꯩꯈꯣꯏ ꯄ꯭ꯔꯤꯟꯁꯤꯄꯥꯜ ꯑꯣꯏꯕꯤꯗꯣꯏꯔꯥ ꯑꯥ ꯃꯦꯗꯥꯝꯁꯤ ꯁ꯭ꯀꯨꯜꯁꯤ ꯑꯦꯗꯃꯤꯁꯟꯁꯦ ꯀꯌꯥꯃꯨꯛ ꯑꯣꯏꯒꯦ ꯑꯥ ꯀ꯭ꯂꯥꯁ ꯀꯩꯅꯣꯒꯤ ꯀ꯭ꯂꯥꯁ ꯇꯦꯟꯒꯤ ꯑꯣꯏꯗꯣꯏꯅꯤ ꯑꯣ ꯑꯗꯨꯗꯤꯗꯤ ꯀꯩꯅꯣ ꯑꯍꯨꯝꯒ ꯆꯅꯤꯄꯥꯟ ꯑꯣꯏꯔꯒꯅ ꯊꯥ ꯊꯥꯒꯤꯗꯤ ꯀꯌꯥ ꯀꯃꯥꯏꯅ ꯀꯌꯥ ꯀꯌꯥ ꯑꯣꯏꯒꯦ ꯊꯥ ꯊꯥꯒꯤ ꯐꯤꯁꯀꯤ ꯎꯝ ꯑꯗꯣ ꯑꯣꯖꯥꯁꯦ ꯀꯌꯥꯃꯨꯛꯀꯨꯝꯕ ꯂꯩꯕꯤꯒꯦ ꯑꯣ ꯁꯕꯖꯦꯛ ꯈꯨꯗꯤꯡꯃꯛꯀꯤ ꯑꯣꯖꯥ ꯂꯣꯏꯅ ꯂꯩꯕꯤꯕ꯭ꯔꯥ ꯁꯥꯇꯔꯗꯤ ꯀꯌꯥꯃꯨꯛ ꯂꯩꯒꯦ ꯀ꯭ꯂꯥꯁ ꯑꯃꯗ ꯎꯝ ꯑꯣ ꯑꯗꯣ ꯑꯩꯈꯣꯏꯒꯤ ꯗ꯭ꯔꯦꯁꯁꯤꯗꯤ ꯀꯃꯥꯏꯅ ꯇꯧꯅꯤ ꯁ꯭ꯀꯨꯜꯗꯒꯤ ꯑꯗꯨꯝ ꯂꯧꯒꯗ꯭ꯔꯥ ꯅꯠꯇ꯭ꯔꯒ ꯑꯗꯨꯝ ꯑꯩꯈꯣꯏꯅ ꯇꯨꯖꯔꯁꯨ ꯌꯥꯕ꯭ꯔꯥ ꯎꯝ ꯑꯥ ꯑꯥ ꯑꯗꯨꯗꯤ ꯁ꯭ꯀꯨꯜꯗꯒꯤ ꯑꯗꯨꯝ ꯂꯧꯔꯅꯦꯕ ꯗ꯭ꯔꯦꯁ ꯀꯩꯀꯥ ꯗ꯭ꯔꯦꯁ ꯐꯨꯔꯤꯠ ꯐꯅꯦꯛ ꯀꯩꯀꯥꯁꯦ ꯑꯗꯨ ꯃꯦꯗꯥꯝ ꯗ꯭ꯔꯦꯁꯁꯤꯗꯤ ꯐꯨꯔꯤꯠꯀꯨꯝꯕꯁꯤ ꯀꯌꯥ ꯀꯌꯥꯃꯨꯛ ꯄꯤꯒꯦ ꯑꯗꯨꯝ ꯑꯦꯗꯃꯤꯁꯟꯗ ꯌꯥꯎꯗꯕꯤ ꯑꯣꯏꯗꯣꯏꯔꯕ ꯑꯗꯨꯝ ꯇꯣꯉꯥꯟꯅ

ꯑꯣ ꯑꯗꯨꯗꯤ ꯑꯗꯨ ꯁ꯭ꯀꯨꯜꯗꯒꯤ ꯑꯗꯨꯝ ꯂꯥꯛꯑꯒ ꯑꯗꯨꯝ ꯁ꯭ꯀꯨꯜꯒꯤ ꯑꯣꯊꯣꯔꯤꯇꯤꯒ ꯑꯗꯨꯝ ꯇꯧꯔ ꯂꯧꯕ ꯌꯥꯔꯦꯀꯣ

ꯑꯗꯨ ꯀ꯭ꯂꯥꯁ ꯇꯦꯟ ꯑꯣꯏꯕꯅꯤꯅ ꯑꯗꯨꯗꯤ ꯍꯟꯗꯛ ꯊꯥꯗꯧꯕ ꯑꯣꯏꯕꯅꯤꯅ ꯑꯗꯣ ꯍꯣꯁꯇꯦꯜ ꯅꯨꯡꯗꯤ ꯀꯃꯥꯏꯗꯤ ꯑꯗꯨꯝ ꯂꯩꯕꯤꯕ꯭ꯔꯥ ꯑꯗꯨ ꯍꯣꯁꯇꯦꯜꯒꯤꯗꯤ ꯂꯩꯕꯒꯤ ꯈꯣꯠꯄꯒꯤ ꯊꯥꯒꯤꯁꯨ ꯀꯃꯥꯏꯅ ꯄꯩꯁꯥ ꯅꯨꯡꯁꯥꯅ ꯀꯃꯥꯏꯅ ꯇꯧꯕ ꯍꯣꯁꯇꯦꯜꯒꯤ ꯊꯥꯒꯤ ꯑꯣꯏꯗꯣꯏꯔꯥ ꯑꯥ ꯑꯗꯨꯒ ꯋꯥꯔꯦꯟꯒꯨꯝꯕꯁꯤ ꯑꯗꯨꯝ ꯃꯇꯤꯛ ꯆꯥꯅ ꯑꯗꯨꯝ ꯂꯩꯕ ꯅꯠꯇ꯭ꯔꯣ ꯑꯥ ꯑꯗꯨꯗꯤ ꯃꯦꯗꯥꯝ ꯑꯩꯁꯨ ꯍꯣꯁꯇꯦꯜꯗ ꯆꯪꯉꯛꯅꯕ ꯇꯧꯔꯒꯦ ꯀꯔꯤ ꯅꯨꯃꯤꯠꯇꯒꯤ ꯆꯪꯉꯛꯄ ꯌꯥꯒꯅꯤ ꯍꯣꯁꯇꯦꯜ ꯆꯪꯕꯁꯦ ꯐꯣꯝ ꯐꯣꯝ ꯑꯃ ꯂꯧꯔꯒ ꯆꯪꯉꯛꯀꯗꯣꯏ ꯅꯠꯇ꯭ꯔꯣ ꯐꯣꯝ ꯃꯦꯟꯂꯒ ꯇꯧꯔ ꯆꯪꯉꯛꯀꯗꯣꯏ ꯅꯠꯇ꯭ꯔꯣ ꯑꯣ ꯑꯗꯨꯗꯤ ꯃꯦꯗꯥꯝ ꯑꯩꯈꯣꯏ ꯄꯦꯔꯦꯟꯁꯀ ꯇꯧꯔꯒ ꯅꯣꯡꯃ ꯁ꯭ꯀꯨꯜꯗ ꯂꯥꯛꯆꯔꯒꯦ ꯑꯗꯨꯗꯨꯒ ꯁ꯭ꯀꯨꯜꯗ ꯑꯗꯨꯝ ꯇꯝꯕ ꯍꯧꯕꯒ ꯑꯗꯨꯝ ꯀꯩꯅꯣ ꯇꯧꯖꯔꯛꯑꯒꯦ ꯍꯣꯁꯇꯦꯜꯗ ꯂꯩꯅꯕ ꯑꯗꯨꯝ ꯇꯧꯖꯔꯛꯑꯒꯦ ꯎꯝ

ꯎꯝ ꯑꯗꯨꯒ ꯀ꯭ꯂꯥꯁꯀꯤ ꯇꯥꯏꯃꯤꯡꯁꯦ ꯄꯨꯡ ꯀꯌꯥꯗꯩꯅ ꯀꯌꯥꯕꯨꯛ ꯑꯣꯏꯒꯦ ꯎꯝ ꯑꯣ ꯑꯗꯨꯗꯤ ꯑ ꯑꯩꯈꯣꯏꯒꯤ ꯁꯤ ꯁ꯭ꯀꯨꯜꯁꯤꯒꯤ ꯑꯣꯏꯅ ꯑꯦꯛꯖꯥꯝꯁꯦ ꯇꯦꯟ ꯍꯟꯗꯛ ꯃꯦꯇ꯭ꯔꯤꯛ ꯊꯥꯕꯒꯤ ꯊꯥꯕꯒꯤꯁꯦ ꯑꯗꯣ ꯍꯟꯗꯛꯀꯤꯗꯤ ꯃꯦꯇ꯭ꯔꯤꯛꯁꯦ ꯃꯦꯇ꯭ꯔꯤꯛꯁꯦ ꯊꯥꯅꯤꯁꯨ ꯍꯥꯏ ꯊꯥꯔꯑꯣꯏꯁꯨ ꯍꯥꯏ ꯑꯗꯨ ꯊꯥꯒꯤꯗ꯭ꯔꯣ ꯎꯝ ꯎꯝ ꯑꯥ ꯊꯥꯔꯔꯣꯏ ꯍꯥꯏꯕ ꯑꯗꯨ ꯑꯣꯏꯔꯒ ꯑꯦꯂꯕꯦꯟ ꯇ꯭ꯋꯦꯜꯐꯁꯤꯗ ꯑꯣꯏꯅ ꯃꯦꯇ꯭ꯔꯤꯛꯀ ꯇ꯭ꯋꯦꯜꯐꯀꯤ ꯂꯦꯕꯦꯜꯒ ꯆꯞ ꯃꯥꯟꯅꯔꯗꯣꯏꯕ ꯃꯦꯗꯥꯝ ꯍꯣꯏ ꯁ꯭ꯀꯨꯜꯁꯦ ꯀ꯭ꯂꯥꯁ ꯑꯦꯂꯕꯦꯟ ꯇ꯭ꯋꯦꯜꯐꯁꯨ ꯑꯗꯨꯝ ꯌꯥꯎꯕ꯭ꯔꯣ ꯑꯗꯨꯝ ꯑꯗꯨꯗ ꯑꯗꯨꯝ ꯂꯩꯔꯒ ꯑꯗꯨꯝ ꯑꯦꯂꯕꯦꯟ ꯇ꯭ꯋꯦꯜꯐ ꯍꯣꯁꯇꯦꯜꯗ ꯂꯩꯔꯒ ꯑꯦꯂꯕꯦꯟ ꯇ꯭ꯋꯦꯜꯐ ꯑꯗꯨꯝ ꯇꯝꯕ ꯌꯥꯏꯌꯦꯕ ꯑꯣ ꯑꯗꯨ ꯀ꯭ꯂꯥꯁ ꯇꯦꯟꯒꯤ ꯍꯣꯁꯇꯦꯜꯒꯤꯒ ꯑꯦꯂꯕꯦꯟ ꯇ꯭ꯋꯦꯜꯐꯀꯤ ꯍꯣꯁꯇꯦꯜꯒꯤꯒ ꯃꯥꯟꯅꯔꯛꯑꯣꯏꯗ꯭ꯔꯣ

ꯎꯝ ꯑꯗꯣ ꯑꯩꯈꯣꯏꯒꯤ ꯀ꯭ꯂꯥꯁ ꯇꯦꯟꯒꯤ ꯑꯦꯗꯃꯤꯁꯟ ꯇꯧꯕꯒꯤ ꯅꯧꯅ ꯀ꯭ꯂꯥꯁ ꯂꯧꯕꯒꯤꯁꯦ ꯃꯦꯔꯤꯠꯇꯗꯤ ꯄꯥꯔꯁꯦꯟꯇꯦꯁꯀꯨꯝꯕ ꯆꯠꯄ ꯁꯥꯇ꯭ꯔꯒꯨꯝꯕ ꯑꯗꯨꯃꯥꯏꯅ ꯂꯧꯕ ꯈꯣꯠꯄ ꯂꯩꯕ꯭ꯔꯥ ꯅꯠꯇ꯭ꯔꯒ ꯄꯨꯟꯅ ꯇꯝꯃꯁꯨ ꯌꯥꯕ꯭ꯔꯣ ꯑꯗꯨꯝ ꯂꯥꯛꯑꯒ ꯑꯗꯨꯝ ꯍꯣꯏ ꯍꯣꯏ ꯃꯦꯗꯥꯝ ꯑꯗꯨꯗꯤ ꯀꯩꯅꯣꯗ ꯍꯌꯦꯡ ꯀꯩꯅꯣꯗ ꯃꯟꯗꯦ ꯅꯨꯃꯤꯠꯇ ꯑꯩꯈꯣꯏ ꯄꯦꯔꯦꯟꯁ ꯄꯨꯔꯥ ꯂꯥꯛꯆꯔꯒꯦ ꯑꯗꯨ ꯍꯣꯏ ꯃꯦꯝ ꯊꯝꯖꯔꯒꯦ ꯑꯗꯨꯗꯤ